ꯑꯩꯅ ꯍꯤꯡꯅꯕꯩꯗꯃꯛ ꯗꯃꯛꯇ ꯍꯧꯖꯤꯛꯀꯤ ꯑꯣꯏꯅꯗꯤ ꯑꯩꯒꯤ ꯑꯦꯛꯖꯥꯝ ꯊꯥꯗꯅ ꯑꯩꯈꯣꯏꯒꯤ ꯒꯣꯔꯃꯦꯟꯒꯤ ꯒꯣꯔꯃꯦꯟꯒꯤ ꯁ ꯁꯦꯟꯇ꯭ꯔꯦꯜ ꯖꯣꯞꯁꯤꯡ ꯌꯦꯡꯗꯅ ꯍꯧꯖꯤꯛ ꯀꯟꯅ ꯇꯧꯔꯤ ꯑꯗꯨꯒ ꯑꯩꯒꯤ ꯀꯦꯔꯤꯌꯔꯒꯤ ꯑꯣꯏꯅꯗꯤ ꯁꯤ ꯆꯞ ꯃꯥꯟꯅꯩ ꯍꯥꯏꯕꯗꯤ ꯑꯩꯒꯤ ꯀꯩꯅꯣ ꯑꯦꯛꯖꯥꯝꯁꯤ ꯊꯥꯔꯒ ꯑꯦꯛꯖꯥꯝꯁꯤꯗ ꯃꯥꯏ ꯄꯥꯛꯄꯁꯤꯅꯤ